ꯑꯣ ꯍꯦꯜꯂꯣ ꯇꯥꯏ ꯍꯥꯏꯕꯤꯌꯨ

ꯊꯥꯎꯁꯦ ꯃꯈꯜ ꯑꯅꯤ ꯁꯨꯏꯀꯣ ꯑꯗꯣ ꯊꯥꯎ ꯃꯤ ꯃꯌꯥꯝꯅ ꯑꯗꯨꯝ ꯁꯤꯖꯟꯅꯕ ꯊꯥꯎꯗ ꯑꯩꯈꯣꯏꯒꯤ ꯊꯥꯎꯁꯦ ꯂꯤꯇꯔ ꯕꯣꯠꯇꯜꯗ ꯂꯨꯄꯥ ꯁꯤꯛꯁꯇꯤꯐꯥꯏꯚ ꯂꯩꯌꯦꯕ ꯑꯗꯨꯒ ꯑꯂꯨꯅ ꯀꯦꯖꯤꯗ ꯊꯥꯔꯇꯤ ꯑꯗꯨꯒ ꯑꯩꯈꯣꯏꯒꯤ ꯇꯥꯇꯥ ꯊꯨꯝꯁꯦ ꯇꯥꯇꯥ ꯊꯨꯝꯁꯤꯅ ꯄꯦꯀꯦꯠ ꯑꯃꯗ ꯀꯦꯖꯤ ꯋꯥꯟ ꯄꯦꯀꯦꯠꯇꯨꯗ ꯔꯨꯄꯤꯁ ꯇꯨꯌꯦꯜꯚ ꯃꯨꯛ ꯂꯩꯅꯤ ꯑꯗꯒꯤ ꯍꯋꯥꯏ ꯃꯨꯛꯁꯣꯔꯤꯁꯤꯅ ꯀꯦꯖꯤꯗ ꯊꯥꯔꯇꯤꯐꯥꯏꯚ ꯔꯨꯄꯤꯁ ꯊꯥꯔꯇꯤꯐꯥꯏꯚ ꯂꯩꯌꯦꯕ ꯑꯗꯒꯤ ꯑꯇꯣꯞꯄ ꯀꯩꯀꯩ ꯄꯣꯠ ꯃꯔꯨ ꯑꯣꯏꯅ ꯀꯩꯀꯩ ꯄꯥꯝꯕꯤꯕ ꯀꯔꯤ ꯄꯣꯠ ꯂꯩꯒꯦ ꯑꯣ ꯍꯧꯖꯤꯛ ꯏꯔꯥꯡ ꯂꯩꯕꯁꯤꯗ ꯑꯩꯈꯣꯏꯒꯤ ꯍꯥꯏꯋꯦꯁꯦ ꯆꯠꯊꯣꯛ ꯆꯠꯁꯤꯟꯁꯦ ꯈꯤꯇꯪ ꯐꯔꯛ ꯇꯥꯏꯗꯅꯀꯣ ꯑꯗꯨꯗꯨꯅ ꯃꯄꯥꯟꯗꯒꯤ ꯄꯣꯠꯆꯩ ꯄꯨꯁꯜꯂꯛꯄꯁꯦ ꯈꯤꯇꯪ ꯈꯨꯗꯣꯡ ꯆꯥꯅꯤꯡꯉꯥꯏ ꯈꯨꯗꯣꯡ ꯊꯤꯅꯤꯡꯉꯥꯏ ꯑꯣꯏꯕ ꯍꯥꯏꯇꯥꯔꯦ ꯑꯗꯨꯗ ꯄꯣꯠ ꯃꯃꯟꯁꯦ ꯈꯔ ꯈꯔ ꯍꯦꯟꯒꯠꯆꯕꯅꯦ ꯑꯣ ꯎꯝ